ꯍꯜꯂꯣ ꯑꯁꯤꯕꯨ ꯑꯦꯁ ꯀꯦ ꯔꯦꯁꯇꯨꯔꯦꯟ ꯀꯥꯎꯟꯇꯔ ꯑꯣꯏꯕꯤꯔꯕ꯭ꯔꯥ ꯅꯍꯥꯟ ꯑꯩꯅ ꯄꯣꯠ ꯁꯤꯡꯉꯝꯕꯗꯣ ꯊꯤꯜꯂꯛꯄ ꯃꯇꯝꯗ ꯐꯣꯡ ꯐꯣꯡ ꯁꯥꯅ ꯊꯤꯜꯂꯛꯅꯕ ꯑꯩꯗꯤ ꯑꯏꯪꯕꯗꯣ ꯊꯛꯄ ꯆꯥꯕ ꯌꯥꯗꯕ ꯑꯗꯨꯅ ꯏꯟꯁꯨꯂꯦꯠ ꯇꯧꯕ ꯈꯥꯎ ꯅꯠꯇ꯭ꯔꯒ ꯀꯧꯇꯥꯒꯨꯝꯕꯗ ꯅꯤꯡꯊꯤꯖꯅ ꯍꯥꯞꯄꯤꯔꯒ ꯄꯤꯕꯤꯔꯛꯎꯀꯣ ꯍꯥꯏꯖꯔꯤ